ꯑꯩꯅ ꯏꯔꯣꯏꯕ ꯃꯇꯝꯗ ꯌꯥꯝꯅ ꯈꯨꯗꯣꯡꯊꯤꯕ ꯊꯦꯡꯅꯔꯛꯈꯤ ꯊꯦꯡꯅꯔꯛꯄꯁꯤꯡꯗꯨꯒꯤ ꯃꯔꯛꯇ ꯑꯃ ꯍꯥꯏꯔꯕꯗ ꯏꯔꯣꯏꯔꯒ ꯁꯥꯟꯅꯗꯨꯅ ꯂꯩꯔꯤꯉꯩꯗ ꯏꯃꯥꯟꯅꯕ ꯏꯃꯥꯟꯅꯕꯤ ꯀꯌꯥꯁꯤꯡꯒ ꯄꯨꯟꯅ ꯌꯥꯝꯅ ꯅꯨꯡꯉꯥꯏꯅ ꯏꯔꯣꯏꯗꯨꯅ ꯂꯩꯔꯤꯉꯩꯗ ꯇꯨꯔꯦꯟꯒꯤ ꯄꯜ ꯑꯗꯨ ꯊꯥꯗꯣꯔꯛꯈꯤ ꯃꯔꯝ ꯑꯁꯤꯅ ꯌꯥꯝꯅ ꯋꯥꯅ ꯏꯔꯣꯏ ꯏꯃꯥꯟꯅꯕ ꯏꯃꯥꯟꯅꯕꯤ ꯀꯌꯥꯅꯁꯨ ꯃꯇꯦꯡ ꯄꯥꯡꯉꯤ ꯑꯋꯥꯕ ꯈꯨꯗꯣꯡꯊꯤꯕ ꯀꯌꯥ ꯇꯥꯒꯗꯕꯗꯒꯤ ꯃꯈꯣꯏꯅ ꯀꯟꯕꯤꯈꯤ